ꯑꯩꯅ ꯍꯥꯏꯖꯒꯗꯧꯔꯤꯅ ꯄ꯭ꯔꯗꯛ ꯑꯁꯦ ꯐꯣꯟ ꯃꯣꯕꯥꯜ ꯐꯣꯜꯒꯤ ꯃꯔꯝꯗꯅꯤ ꯃꯣꯕꯥꯜ ꯐꯣꯜ ꯔꯦꯗꯃꯤ ꯅꯥꯏꯟ ꯑꯦ ꯑꯩꯅ ꯄꯥꯏꯔꯤꯁꯦ ꯔꯦꯗꯃꯤ ꯅꯥꯏꯟ ꯑꯦꯅꯦꯕ ꯔꯦꯗꯃꯤ ꯅꯥꯏꯟ ꯑꯦꯁꯦ ꯌꯥꯝ ꯀꯥꯟꯅꯩ ꯑꯍꯑꯣꯡꯕ ꯃꯃꯟꯗ ꯐꯪꯉꯦ ꯑꯗꯨꯒ ꯑꯦꯞꯁꯨ ꯑꯗꯨꯝ ꯆꯜꯂꯦ ꯑꯩꯈꯣꯏꯅ ꯗꯔꯀꯥꯔ ꯅꯤꯗ ꯑꯣꯏꯕ ꯃꯑꯣꯡꯗ